ꯉꯁꯤ ꯑꯩꯈꯣꯏꯒꯤ ꯂꯩꯀꯥꯏꯒꯤ ꯐꯪꯁꯟ ꯑꯁꯤꯗ ꯑꯩꯈꯣꯏꯒꯤ ꯀ꯭ꯂꯕꯁꯤꯡꯒꯤ ꯑꯃꯗꯤ ꯃ꯭ꯌꯨꯅꯤꯁꯤꯄꯥꯜ ꯀꯥꯎꯟꯁꯤꯜꯁꯤꯡꯒꯤ ꯃꯤꯑꯣꯏꯁꯤꯡꯅ ꯉꯁꯤꯒꯤ ꯑꯩꯈꯣꯏꯒꯤ ꯊꯧꯗꯣꯛ ꯊꯣꯛꯐꯝ ꯑꯁꯤꯒꯤ ꯄ꯭ꯔꯣꯒ꯭ꯔꯥꯝ ꯑꯁꯤꯒꯤ ꯑꯃꯣꯠ ꯑꯀꯥꯏꯁꯤꯡꯁꯦ ꯍꯦꯟꯒꯠꯂꯛꯀꯗꯕ ꯃꯔꯝ ꯑꯣꯏꯕꯅ ꯅꯈꯣꯏꯕꯨ ꯑꯩꯈꯣꯏꯅ ꯏꯟꯚꯥꯏꯠ ꯇꯧꯔꯤ ꯄꯨꯔꯥ ꯃꯁꯤꯕꯨ ꯂꯣꯏꯔꯒ ꯑꯩꯈꯣꯏꯒꯤ ꯑꯃꯣꯠ ꯑꯀꯥꯏꯁꯤꯡꯁꯦ ꯐꯖꯅ ꯈꯣꯝꯗꯣꯛꯑꯒ ꯐꯖꯅ ꯃꯐꯝ ꯑꯃꯗ ꯍꯨꯟꯗꯣꯛꯂꯦ ꯍꯥꯏꯔꯒ ꯃꯩ ꯊꯥꯗꯣꯛꯅꯕꯒꯤ ꯌꯥꯕꯒꯤ ꯆꯥꯡꯁꯨ ꯄꯤꯕꯤꯌꯨ ꯈꯨꯗꯣꯡꯆꯥꯕꯗꯨ ꯅꯈꯣꯏꯅ ꯄꯤꯕꯤꯌꯨ ꯃꯩ ꯑꯁꯤ ꯊꯥꯔꯒ ꯑꯩꯈꯣꯏꯕꯨ ꯑꯁꯦꯡꯕ ꯑꯃꯣꯠ ꯑꯀꯥꯏ ꯌꯥꯎꯗꯕ ꯀ꯭ꯂꯥꯏꯃꯦꯠ ꯑꯗꯨ ꯐꯪꯍꯟꯕꯤꯌꯨ ꯃꯈꯣꯏꯒꯤ ꯁꯤꯖꯤꯟꯅꯔꯝꯕ ꯆꯥꯏꯔꯝꯕ ꯐꯠꯇꯕ ꯍꯥꯏꯕꯗꯤ ꯗꯤꯁꯄꯣ ꯒ꯭ꯂꯥꯁ ꯗꯤꯁꯄꯣ ꯄ꯭ꯂꯦꯠꯁꯤꯡ ꯑꯁꯤ ꯃꯐꯝ ꯆꯥꯅ ꯑꯩꯈꯣꯏꯅ ꯍꯨꯟꯗꯣꯛꯂꯦ ꯍꯥꯏꯔꯒ ꯀ꯭ꯂꯕꯀꯤ ꯚꯣꯂꯦꯟꯇꯤꯌꯔꯁꯤꯡ ꯁꯤꯅ ꯊꯕꯛ ꯑꯁꯤꯗꯒꯤ ꯄꯨꯊꯣꯛꯄꯤꯌꯨ ꯍꯥꯏꯅ ꯃꯐꯝ ꯊꯣꯛꯂꯤꯕ ꯊꯕꯛ ꯃꯐꯝ ꯄ꯭ꯔꯣꯒ꯭ꯔꯥꯝ ꯑꯁꯤꯗꯒꯤ ꯐꯖꯅ ꯄꯨꯊꯣꯛꯄꯤꯔꯦ ꯍꯥꯏꯔꯒ ꯃꯐꯝ ꯑꯃꯗ ꯃꯩ ꯊꯥꯗꯣꯛꯄꯤꯌꯨ ꯍꯥꯏꯅ ꯅꯈꯣꯏꯒꯤ ꯃꯥꯏꯀꯩꯗꯒꯤꯁꯨ ꯍꯟꯅ ꯍꯟꯅ ꯍꯥꯏꯖꯔꯤ